ꯑꯗꯨꯝ ꯐꯪꯉꯤ ꯄꯩꯁꯥꯗꯤ ꯈꯔ ꯌꯥꯝꯃꯤ ꯄ꯭ꯔꯥꯏꯚꯦꯠꯁꯤꯅ ꯑꯃꯨꯛ ꯑꯗꯨꯒꯤ ꯍꯧꯖꯤꯛꯇꯤ ꯍꯣꯁꯄꯤꯇꯥꯜꯁꯦ ꯑꯌꯥꯝꯕꯅꯗꯤ ꯂꯣꯏ ꯍꯥꯡꯅꯔꯦ ꯂꯩꯇꯕ ꯑꯩꯈꯣꯏꯗꯗꯤ ꯌꯥꯝꯅ ꯋꯥꯏ ꯑꯗꯨꯃꯉꯥꯏꯔꯦ ꯑꯗꯨꯒ ꯀꯣꯚꯤꯠꯀꯤ ꯂꯥꯏꯆꯠꯀꯤ ꯃꯇꯥꯡꯗꯗꯤ ꯈꯔ ꯍꯥꯏꯖꯔꯒꯗꯤ ꯃꯇꯝꯗꯨꯗ ꯌꯥꯝꯅ ꯋꯥꯏ ꯋꯥꯏ ꯍꯥꯏꯕꯗꯤ ꯄꯣꯠ ꯄꯣꯠ ꯂꯩ ꯆꯠꯄ ꯃꯇꯝꯗ ꯆꯪꯊꯣꯛ ꯆꯪꯁꯤꯟ ꯌꯥꯗꯕ